ꯑꯩꯒꯤ ꯄꯨꯟꯁꯤꯒꯤ ꯈ꯭ꯋꯥꯏꯗꯒꯤ ꯑꯉꯥꯡ ꯑꯣꯏꯔꯤꯉꯩꯒꯤ ꯑꯈꯟꯅꯕ ꯍꯥꯏꯇꯥꯔꯒꯗꯤ ꯑꯩꯈꯣꯏꯅ ꯑꯉꯥꯡ ꯑꯣꯏꯔꯤꯉꯩꯗ ꯆꯔꯨ ꯎꯀꯨꯗ ꯁꯥꯟꯅꯔꯛꯄ ꯂꯕꯨꯛꯇ ꯇꯦꯂꯪꯒꯥ ꯄꯥꯏꯕꯤ ꯁꯥꯟꯅꯔꯛꯄ ꯇꯨꯔꯦꯟꯗ ꯎꯔꯨꯞꯂꯛꯄ ꯑꯁꯤ ꯑꯣꯏꯍꯜꯂꯦ ꯍꯧꯖꯤꯛꯀꯤ ꯃꯇꯝꯗꯗꯤ ꯑꯗꯨ ꯎꯕ ꯐꯪꯗ꯭ꯔꯦ ꯃꯇꯝꯗꯨꯗ ꯑꯩꯈꯣꯏꯅ ꯅꯨꯡꯉꯥꯏꯅ ꯍꯔꯥꯎꯅ ꯁꯥꯟꯅꯈꯤꯕ ꯇꯤꯟꯅꯈꯤꯕ ꯏꯃꯥꯟꯅꯕꯤꯁꯤꯡ ꯑꯗꯨꯝ ꯅꯤꯡꯁꯤꯡꯍꯜꯂꯤ ꯑꯃꯗꯤ ꯃꯇꯝꯗꯨꯗ ꯑꯣꯏꯈꯤꯕ ꯑꯗꯨꯒ ꯍꯧꯖꯤꯛꯀ ꯌꯥꯝꯅ ꯆꯦꯟꯁ ꯑꯣꯏꯔꯦ ꯗꯤꯐ꯭ꯔꯦꯟ ꯑꯣꯏꯔꯦ ꯑꯣꯏꯕꯗꯨꯅ ꯑꯩꯈꯣꯏꯅ ꯃꯇꯝꯗꯨꯒꯤ ꯁꯥꯟꯅꯈꯤꯕ ꯀꯧꯅꯈꯤꯕ ꯃꯤꯡꯒꯧꯃꯛꯇ ꯑꯣꯏꯔꯕꯁꯨ ꯌꯥꯝ ꯅꯤꯡꯁꯤꯡꯏ ꯃꯇꯝꯗꯨ ꯌꯥꯝ ꯅꯨꯡꯁꯤ ꯍꯧꯖꯤꯛꯀꯗꯤ ꯈꯦꯠꯅꯕꯅ ꯃꯇꯝꯗꯣ ꯑꯩꯅ ꯀꯥꯎꯕ ꯉꯝꯗꯦ ꯑꯗꯨꯝꯃꯛ ꯑꯩꯈꯣꯏꯅ ꯅꯤꯡꯁꯤꯡꯂꯒ ꯂꯩ ꯑꯗꯒꯤ ꯀꯥꯎꯗ꯭ꯔꯤꯕꯒꯤ ꯃꯔꯝꯅ ꯀꯔꯤꯒꯤꯅꯣ ꯍꯥꯏꯇꯥꯔꯒꯗꯤ ꯃꯇꯝꯗꯨꯗ ꯁꯥꯟꯅꯈꯤꯕ ꯅꯨꯡꯁꯤꯅꯈꯤꯕꯁꯤꯡꯗꯣ ꯍꯧꯖꯤꯛꯀ ꯌꯥꯝꯅ ꯈꯦꯠꯅꯔꯦ ꯍꯧꯖꯤꯛꯇꯤ ꯌꯨꯝ ꯑꯃꯒ ꯌꯨꯝ ꯑꯃꯒ ꯂꯣꯏꯅ ꯆꯦꯛꯄꯜ ꯈꯥꯖꯤꯟꯅꯔꯒ ꯂꯩ ꯃꯇꯝꯗꯨꯗꯤ ꯁꯨꯃꯥꯡ ꯄꯔꯦꯡ ꯑꯣꯏꯔꯒ ꯑꯩꯈꯣꯏ ꯈꯨꯗꯤꯡꯃꯛ ꯂꯣꯏꯅ ꯍꯔꯥꯎꯅ ꯅꯨꯡꯉꯥꯏꯅ ꯁꯥꯟꯅꯃꯤꯟꯅꯔꯒ ꯑꯔꯩꯕ ꯆꯥꯃꯤꯟꯅꯔꯒ ꯁꯨꯃꯥꯏꯅ ꯂꯩꯔꯛꯑꯦ